ꯑꯩꯅ ꯃꯁꯤꯡ ꯌꯥꯝꯂꯕ ꯃꯤꯌꯥꯝ ꯍꯥꯏꯕꯗꯤ ꯃꯤꯁꯤꯡ ꯇꯔꯥꯃꯨꯛꯀꯤ ꯆꯥꯛ ꯊꯣꯡꯕꯗ ꯆꯪꯈꯤꯕ ꯃꯑꯣꯡ ꯃꯇꯧ ꯑꯗꯨ ꯃꯊꯪ ꯃꯅꯥꯎ ꯅꯥꯏꯅ ꯍꯥꯏꯖꯔꯛꯀꯦ ꯆꯥꯛꯁꯤꯡ ꯑꯗꯨ ꯃꯤ ꯌꯥꯝꯕꯅ ꯃꯔꯝ ꯑꯣꯏꯗꯨꯅ ꯈꯔ ꯀꯨꯏꯅ ꯆꯪꯒꯗꯕ ꯃꯔꯝꯅ ꯌꯥꯝꯅ ꯉꯟꯅ ꯍꯧꯒꯠꯇꯨꯅ ꯍꯥꯏꯕꯗꯤ ꯈꯤꯇꯪ ꯃꯝꯂꯤ ꯃꯝꯂꯤ ꯇꯧꯔꯤꯉꯩꯗ ꯍꯧꯒꯠꯇꯨꯅ ꯆꯥꯛꯁꯤꯡ ꯑꯗꯨꯕꯨ ꯊꯣꯡꯅꯅꯕ ꯍꯣꯠꯅꯩ ꯑꯍꯥꯟꯕꯗ ꯏꯁꯤꯡ ꯑꯗꯨ ꯁꯧꯅꯅꯕꯒꯤꯗꯃꯛ ꯏꯁꯤꯡꯗꯨ ꯍꯥꯟꯅ ꯕ꯭ꯔꯣꯡ ꯕ꯭ꯔꯣꯡ ꯁꯧꯍꯜꯂꯕ ꯃꯇꯨꯡꯗ ꯆꯦꯡꯁꯤꯡ ꯑꯗꯨ ꯍꯥꯞꯆꯤꯟꯗꯨꯅ ꯌꯥꯝꯅ ꯊꯨꯅ ꯁꯧꯍꯟꯈꯤ ꯑꯃꯗꯤ ꯁꯧꯔꯕ ꯃꯇꯨꯡꯗ ꯌꯥꯏꯗꯨꯅ ꯆꯥꯛ ꯑꯗꯨꯕꯨ ꯃꯨꯜꯍꯟꯈꯤ ꯑꯗꯨꯒ ꯆꯥꯛꯁꯤꯡ ꯑꯗꯨ ꯊꯣꯡꯅ ꯊꯣꯡꯅ ꯏꯟꯁꯥꯡꯁꯤꯡ ꯑꯗꯨ ꯊꯅ ꯁꯦꯝꯖꯤꯟꯗꯨꯅ ꯆꯥꯛ ꯊꯥꯡꯊꯔꯛꯄ ꯃꯇꯨꯡꯗ ꯏꯟꯁꯥꯡ ꯑꯗꯨꯕꯨ ꯊꯣꯡꯀꯠꯇꯨꯅ ꯌꯥꯝꯅ ꯊꯨꯅ ꯏꯟꯁꯥꯡ ꯑꯗꯨꯕꯨ ꯊꯣꯡꯇꯣꯛꯈꯤ ꯑꯗꯨꯒ ꯃꯤꯑꯣꯏꯁꯤꯡ ꯑꯗꯨꯕꯨ ꯌꯥꯝꯅ ꯉꯟꯅ ꯑꯃꯗꯤ ꯊꯨꯅ ꯄꯤꯖ ꯄꯤꯊꯛ ꯇꯧꯈꯤ